ꯄꯣꯛꯇ ꯉꯥꯏꯔꯤꯕ ꯑꯉꯥꯡ

ꯑꯩꯈꯣꯏꯅ ꯐꯖꯅ ꯃꯦꯟꯇꯦꯟ ꯇꯧꯕꯤꯗ꯭ꯔꯗꯤ ꯃꯣꯏꯁꯦ ꯅꯥꯔꯒ ꯁꯤꯕ ꯌꯥꯏ ꯑꯉꯥꯡꯅ ꯊꯥ ꯇꯔꯨꯛ ꯑꯣꯏꯗ꯭ꯔꯤꯕ ꯃꯇꯝꯗ ꯃꯃꯥꯒꯤ ꯁꯪꯒꯣꯝꯁꯦ ꯊꯛꯄꯤꯌꯦ ꯑꯉꯥꯡ ꯃꯆꯥꯁꯦ ꯆꯥꯛ ꯀꯪꯕꯁꯦ ꯄꯤꯖꯥꯒꯅꯨ ꯍꯥꯏꯅ ꯍꯥꯏꯔꯦ ꯍꯥꯏꯕꯗꯤ ꯃꯣꯏꯒꯤ ꯗꯥꯏꯖꯦꯁꯇꯤꯐ ꯏꯁꯇꯣꯃꯥꯛꯁꯦ ꯗꯥꯏꯖꯦꯁ ꯇꯧꯕ ꯇꯧꯕ ꯉꯝꯃꯣꯏ ꯐꯤꯕꯝꯁꯦ ꯃꯣꯏꯅ ꯌꯦꯡꯕꯤꯗ꯭ꯔꯗꯤ ꯂꯥꯏꯅꯥ ꯅꯥꯕꯁꯦ ꯏꯂꯥꯏ ꯂꯥꯏ ꯑꯣꯏꯅ ꯅꯥꯕ ꯉꯝꯃꯦ